ꯎꯝ ꯍꯜꯂꯣ ꯑꯧ ꯃꯥꯅꯤ ꯃꯥꯅꯤ ꯕꯕꯥ ꯕꯕꯥ ꯍꯣꯏ ꯑꯩꯁꯨ ꯕꯕꯥꯗ ꯑꯥ ꯍꯣꯏ ꯍꯣꯏ ꯍꯣꯏ ꯕꯕꯥ ꯍꯣꯏ ꯕꯕꯥ ꯍꯣꯏ ꯍꯣꯏ ꯍꯣꯏ ꯍꯣꯏ ꯕꯕꯥ ꯑꯩꯁꯨ ꯑꯗꯨꯒꯤ ꯑꯩ ꯉꯁꯥꯏ ꯕꯕꯥꯗ ꯍꯥꯏꯐꯦꯠꯇꯪ ꯃꯔꯣꯜꯗꯣ ꯍꯪꯖꯒꯦꯅ ꯐꯣꯟ ꯇꯧꯖꯔꯛꯑꯝꯕꯅꯦꯕ ꯑꯩꯅ ꯕꯕꯥꯗꯒꯤ ꯂꯥꯏꯔꯤꯛꯇꯣ ꯋꯥꯏꯔꯝꯗꯥꯏꯗ ꯑꯩꯅ ꯕꯕꯥꯒ ꯏꯕꯅꯤ ꯍꯥꯏꯅꯒꯤꯕꯩ ꯃꯇꯨꯡ ꯏꯟꯅꯗꯤ ꯅꯨꯃꯤꯠ ꯃꯉꯥꯅꯤꯗꯩꯅ ꯇꯔꯦꯠꯅꯤꯐꯥꯎ ꯍꯥꯏꯅꯒꯤꯕꯅꯤ ꯑꯗꯣ ꯉꯁꯤ ꯃꯥꯄꯟꯅꯤ ꯇꯔꯥꯅꯤ ꯁꯨꯔꯝꯗꯧ ꯃꯥꯟꯖꯤꯜꯂꯛꯑꯦ ꯑꯗꯨꯗ ꯑꯩꯁꯨ ꯉꯁꯤ ꯅꯠꯇ꯭ꯔꯒꯅ ꯍꯌꯦꯡꯁꯤꯗ ꯊꯤꯜꯂꯛꯅꯕꯗꯤ ꯌꯥꯝ ꯀꯟꯅ ꯍꯣꯠꯇꯤ ꯍꯣꯠꯅꯖꯕꯅꯤ ꯑꯗꯨꯗ ꯕꯕꯥ ꯑꯩꯁꯨ ꯁꯣꯝꯒꯤ ꯌꯨꯝꯒꯤ ꯊꯕꯛꯁꯨ ꯈꯤꯇꯪ ꯆꯤꯟꯕ ꯊꯥꯗꯣꯛꯄꯁꯨ ꯌꯥꯗꯕ ꯈꯤꯇꯪ ꯃꯔꯨ ꯑꯣꯏꯕ ꯂꯩꯕꯗꯒꯤ ꯑꯩꯁꯤ ꯆꯠꯊꯣꯔꯛꯄꯗꯨ ꯈꯤꯇꯪ ꯈꯨꯗꯣꯡ ꯆꯥꯗꯕꯩꯅꯤ ꯕꯕꯥꯅꯁꯨ ꯂꯥꯟꯅ ꯌꯥꯝ ꯀꯥ ꯍꯦꯟꯅ ꯂꯧꯕꯤꯗꯅꯕ ꯑꯩ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ

ꯍꯣꯏ ꯍꯣꯏ ꯍꯣꯏ ꯍꯣꯏ ꯍꯣꯏ ꯍꯣꯏ ꯕꯕꯥ ꯑꯩ ꯍꯣꯏ ꯕꯕꯥꯅꯁꯨ ꯅꯤꯡꯕꯨꯗꯤ ꯅꯤꯡꯁꯤꯡꯕꯤꯔꯛꯑꯦ ꯑꯗꯨ ꯕꯕꯥ ꯑꯩꯅ ꯍꯪꯖꯅꯤꯡꯉꯤꯁꯤꯅ ꯐꯥꯏꯟꯁꯤ ꯕꯕꯥ ꯑꯩꯈꯣꯏ ꯂꯥꯏꯔꯤꯛ ꯋꯥꯏꯕꯒꯤ ꯕꯕꯥꯅ ꯅꯨꯃꯤꯠ ꯃꯉꯥꯅꯤꯗꯩꯅ ꯇꯔꯦꯠꯅꯤ ꯇꯔꯦꯠꯅꯤꯐꯥꯎꯒꯤ ꯂꯧꯀꯥꯟꯗ ꯂꯨꯄꯥ ꯌꯥꯡꯈꯩ ꯍꯥꯏꯕꯤꯗꯅ ꯑꯗꯨꯒꯤꯗꯨ ꯅꯨꯃꯤꯠ ꯃꯁꯤꯡ ꯍꯦꯟꯕꯒꯤꯅ ꯀꯃꯥꯏꯅ ꯇꯧꯕꯅꯣ ꯅꯣꯡꯃ ꯅꯣꯡꯃꯒꯤꯅ ꯄꯩꯁꯥ ꯍꯥꯞꯇꯧꯔꯤꯕ꯭ꯔꯥ ꯀꯃꯥꯏꯅ ꯇꯧꯕꯅꯣ ꯍꯥꯏꯕ ꯃꯑꯣꯡꯗꯨꯁꯨ ꯍꯥꯏꯐꯦꯠꯇꯪ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯍꯣꯏꯗ ꯕꯕꯥ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯑꯩ ꯃꯇꯝ ꯆꯥꯅ ꯃꯇꯝ ꯑꯗꯨꯝ ꯌꯧꯍꯟꯅꯕ ꯍꯣꯠꯅꯖꯔꯛꯑꯒꯦ ꯑꯗꯨ ꯃꯔꯛ ꯊꯠꯅ ꯕꯕꯥ ꯑꯩ ꯀꯩꯅꯣꯝꯇꯪꯒ ꯍꯪꯖꯍꯧꯒꯦ ꯑꯩꯒꯤ ꯑꯩꯅ ꯑꯩꯅ ꯕꯕꯥꯗꯩ ꯂꯧꯖꯕ ꯂꯥꯏꯔꯤꯛꯇꯨꯗꯤ ꯆꯧꯔꯥꯛꯅ ꯂꯣꯏꯁꯤꯟꯖꯔꯦꯕꯀꯣ ꯄꯥꯕ ꯑꯗꯨ ꯑꯅꯧꯕ ꯑꯅꯧꯕ ꯕꯕꯥꯒꯤ ꯂꯥꯏꯕꯦꯔꯤꯗ ꯂꯩꯔꯝꯒꯗꯧꯁꯨ ꯃꯥꯜꯂꯦ ꯑꯩꯅ ꯈꯟꯖꯔꯤꯕ ꯂꯥꯏꯔꯤꯛꯁꯦ ꯑꯗꯨ ꯑꯩꯅ ꯂꯥꯏꯔꯤꯛ ꯊꯤꯜꯂꯛꯄ ꯅꯨꯃꯤꯠꯇꯨꯗ ꯕꯕꯥꯗꯒꯤ ꯑꯅꯧꯕ ꯂꯥꯏꯔꯤꯛꯇꯣ ꯑꯃꯨꯛ ꯂꯧꯔꯒ ꯄꯥꯕꯒꯤ ꯈꯨꯗꯣꯡ ꯆꯥꯕꯗꯨꯁꯨ ꯑꯗꯨꯝ ꯂꯩꯕꯤꯔꯣꯏꯔꯥ ꯑꯗꯨ ꯍꯥꯏꯐꯦꯠꯇꯪ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯌꯥꯝ ꯅꯨꯡꯉꯥꯏꯖꯔꯦ ꯑꯗꯣ ꯑꯩ ꯍꯌꯦꯡꯗꯨ ꯃꯇꯝ ꯆꯥꯅ ꯑꯗꯨꯝ ꯕꯕꯥꯒꯤ ꯀꯩꯅꯣꯗ ꯂꯥꯏꯕꯦꯔꯤꯗ ꯑꯗꯨꯝ ꯑꯩ ꯂꯥꯏꯔꯤꯛꯇꯣ ꯌꯧꯍꯟꯖꯅꯕ ꯑꯩ ꯑꯗꯨꯝ ꯍꯣꯠꯅꯖꯔꯛꯑꯒꯦ ꯁꯨꯡꯁꯣꯏ ꯁꯣꯏꯗꯅ ꯑꯗꯨꯝ ꯍꯣꯠꯅꯖꯔꯛꯑꯒꯦ ꯍꯣꯏ ꯍꯣꯏ ꯕꯕꯥ ꯍꯣꯏ ꯊꯝꯖꯔꯒꯦ ꯊꯝꯖꯔꯒꯦ ꯍꯣꯏ ꯍꯣꯏ ꯑꯥ